ꯍꯜꯂꯣ ꯑꯁꯤ ꯊ꯭ꯔꯤ ꯗꯤꯒꯤ ꯍꯣꯇꯦꯜ ꯃꯤ ꯑꯣꯏꯕꯤꯕ꯭ꯔꯣ ꯀꯔꯝ ꯇꯧꯔꯤꯒꯦ ꯅꯨꯡꯉꯥꯏꯔꯤꯕ꯭ꯔꯣ ꯑꯗꯣ ꯑꯩ ꯅꯪꯒꯤ ꯍꯣꯇꯦꯜꯗ ꯕꯨꯛꯀꯤꯡ ꯇꯧꯒꯦ ꯌꯥꯒꯗ꯭ꯔꯥ ꯃꯤ ꯌꯥꯝꯕ꯭ꯔꯥ ꯑꯗꯨ ꯑꯗꯨꯑꯣꯏꯔꯁꯨ ꯅꯣꯏꯒꯤꯗ ꯕꯨꯛꯀꯤꯡ ꯇꯧꯒꯦ ꯔꯨꯝ ꯑꯃ ꯇꯣꯏꯂꯦꯠꯀꯨꯝꯕ ꯑꯦꯇꯦꯁꯔꯥ ꯑꯗꯨ ꯅꯣꯏꯒꯤ ꯕꯦꯠꯇꯨ ꯁꯤꯡꯒꯜꯔ ꯗꯕꯜꯔ ꯑꯩ ꯈꯛꯇꯅꯤꯅ ꯁꯤꯡꯒꯜꯒꯤ ꯄꯥꯝꯒꯦꯔ ꯑꯗꯨ ꯁꯤꯡꯒꯜꯒꯤ ꯑꯃ ꯕꯨꯛ ꯑꯩꯕꯨ ꯊꯝꯕꯤꯔꯝꯃꯣ ꯕꯨꯛ ꯇꯧꯕꯤꯌꯣ ꯑꯩ ꯃꯄꯥꯟꯗꯒꯤ ꯂꯥꯛꯄꯅꯤꯅ ꯆꯥꯛ ꯑꯦꯟꯁꯥꯡꯗꯤ ꯅꯣꯏꯅ ꯄꯤꯒꯗ꯭ꯔꯥ ꯑꯗꯨꯒꯤ ꯄꯩꯁꯥ ꯄꯥꯏꯒꯦꯔꯥ ꯑꯗꯨꯗꯤ ꯕꯨꯛꯀꯤꯡ ꯇꯧꯒꯦꯀꯣ ꯑꯩꯒꯤ ꯐꯣꯟ ꯅꯝꯕꯔ ꯄꯥꯏꯔꯣ ꯑꯩ ꯍꯥꯏꯒꯦ ꯅꯥꯏꯟ ꯑꯩꯠ ꯊ꯭ꯔꯤ ꯁꯤꯛꯁ ꯊ꯭ꯔꯤ ꯐꯣꯔ ꯑꯩꯠ ꯅꯥꯏꯟ ꯑꯩꯠ ꯁꯤꯛꯁ ꯇꯨ ꯑꯗꯨꯗꯣ ꯑꯩꯒꯤ ꯅꯝꯕꯔꯅꯤ ꯑꯗꯨꯗ ꯅꯪ ꯑꯩꯕꯨ ꯀꯟꯇꯦꯛ ꯇꯧꯕꯤꯌꯣ ꯅꯣꯏꯒꯤ ꯍꯣꯇꯦꯜꯗꯣ ꯑꯗꯨꯝ ꯅꯨꯡꯇꯤꯒꯤ ꯃꯤ ꯃꯌꯥꯝ ꯂꯥꯛꯄ꯭ꯔꯥ ꯑꯗꯨ ꯍꯧꯖꯤꯛꯀꯥꯟꯗꯤ ꯃꯤ ꯌꯥꯝꯕ꯭ꯔꯥ ꯀꯔꯝ ꯇꯧꯕ꯭ꯔꯥ ꯑꯦ ꯑꯗꯨꯗꯤ ꯑꯩ ꯃꯔꯨꯞꯁꯤꯡꯒꯁꯨ ꯂꯥꯛꯀꯦ ꯑꯩꯒꯤ ꯃꯔꯨꯞꯁꯤꯡꯒꯤꯗꯃꯛꯇ ꯔꯨꯝ ꯑꯅꯤ ꯕꯨꯛ ꯇꯧꯕꯤꯌꯣ ꯗꯕꯜ ꯕꯦꯗ ꯑꯣꯏꯔꯁꯨ ꯌꯥꯏꯌꯦ ꯑꯩꯒꯤ ꯗꯣꯀꯨꯃꯦꯟꯁꯤꯡꯗꯣ ꯋꯥꯆꯞꯇ ꯊꯥꯕꯤꯒꯦꯀꯣ ꯑꯗꯨꯒ ꯑꯩ ꯂꯥꯛꯄ ꯑꯩ ꯂꯥꯛꯄ ꯃꯇꯝꯗ ꯀꯔꯝꯃꯥꯏꯅ ꯑꯩ ꯈꯪꯒꯦꯔ ꯅꯣꯏꯒꯤ ꯍꯣꯇꯦꯜꯗꯣ ꯂꯝꯕꯤ ꯃꯅꯥꯛꯇꯔꯥ ꯑꯦ ꯑꯗꯨꯗꯤ ꯑꯩ ꯊꯤꯔ ꯂꯥꯛꯀꯦꯀꯣ ꯅꯦꯛꯁ ꯋꯤꯛ ꯃꯟꯗꯦꯗ ꯂꯥꯛꯀꯅꯤ ꯑꯩ ꯑꯦ ꯑꯗꯨꯗꯤ ꯌꯥꯝ ꯅꯨꯡꯉꯥꯏꯔꯦ ꯐꯖꯅ ꯂꯩꯌꯣ